ꯑꯩꯈꯣꯏꯒꯤ ꯃꯐꯃ ꯑꯁꯤꯗ ꯂꯩꯕ ꯏꯁꯄꯣꯔꯠꯁ ꯁꯦꯟꯇꯔꯅ ꯆꯂꯥꯏꯕ ꯍꯛꯁꯦꯜ ꯑꯃꯁꯨꯡ ꯏꯁꯥ ꯏꯎ ꯐꯅ ꯂꯩꯕ ꯂꯩꯅꯤꯡꯉꯥꯏꯒꯤꯗꯃꯛꯇ ꯄꯥꯡꯊꯣꯛꯈꯤꯕ ꯊꯧꯔꯝꯁꯤꯡꯗ ꯑꯩ ꯁꯔꯨꯛ ꯌꯥꯖꯔꯨꯔꯦ ꯑꯩꯈꯣꯏꯁꯤꯡ ꯑꯁꯤꯅ ꯁꯔꯨꯛ ꯌꯥꯔꯨꯕ ꯃꯇꯝꯗ ꯐꯪꯂꯤꯕ ꯀꯥꯟꯅꯕꯁꯤꯡ ꯑꯗꯨꯗꯤ ꯑꯩꯈꯣꯏꯅ ꯁꯥꯟꯅꯕ ꯃꯇꯝꯗ ꯀꯔꯤ ꯀꯔꯤ ꯆꯪꯏ ꯍꯥꯏꯕꯗꯤ ꯑꯩꯈꯣꯏꯅ ꯀꯔꯤ ꯆꯥꯒꯅꯤ ꯀꯔꯤ ꯊꯛꯀꯅꯤ ꯀꯔꯤꯅ ꯆꯥꯔꯣꯏ ꯀꯔꯤꯅ ꯊꯛꯑꯣꯏ ꯍꯥꯏꯕꯗꯨ ꯃꯈꯣꯏꯅ ꯃꯔꯝ ꯃꯔꯤꯛ ꯆꯨꯝꯅ ꯍꯥꯏꯕꯤꯔꯝꯃꯤ ꯃꯈꯣꯏꯅ ꯌꯥꯝꯅ ꯆꯨꯝꯅ ꯍꯥꯏꯕꯤꯔꯝꯃꯤ ꯑꯗꯨꯒ ꯑꯩꯈꯣꯏꯅ ꯁꯥꯟꯅꯔꯤꯉꯩ ꯃꯇꯝꯗ ꯑꯩꯈꯣꯏꯒꯤ ꯏꯁꯥꯗ ꯁꯣꯛꯈꯤꯕ ꯈꯣꯡꯗ ꯁꯣꯛꯈꯤꯕ ꯄꯨꯛꯇ ꯁꯣꯛꯈꯤꯕ ꯌꯥꯎꯔꯤꯕ ꯀꯌꯥꯁꯤꯡ ꯑꯗꯨꯁꯨ ꯃꯈꯣꯏꯅ ꯆꯦꯛ ꯆꯦꯛꯑꯞ ꯇꯧꯕꯤꯔꯝꯃꯤ ꯑꯩꯈꯣꯏꯒꯤ ꯃꯤꯠ ꯁꯣꯛꯄ꯭ꯔꯥ ꯍꯥꯏꯅ ꯌꯦꯡꯕꯤꯔꯝꯃꯤ ꯌꯥꯝꯅ ꯀꯥꯟꯅꯕ ꯐꯪꯏ ꯃꯈꯣꯏꯁꯤꯡ ꯑꯁꯤꯅ ꯂꯥꯛꯑꯒ ꯑꯩꯈꯣꯏꯕꯨ ꯐ꯭ꯔꯤꯗ ꯌꯦꯡꯕꯤ ꯑꯩꯈꯣꯏꯕꯨ ꯄꯩꯁꯥ ꯌꯥꯎꯗꯅ ꯂꯥꯏꯌꯦꯡꯕꯤꯔꯝꯃꯤ ꯑꯗꯨꯒꯤ ꯃꯇꯨꯡꯗ ꯀꯌꯥꯒꯤ ꯃꯇꯤꯛ ꯀꯥꯟꯅꯒꯦ ꯍꯥꯏꯕ ꯃꯇꯝꯗ ꯃꯈꯣꯏꯅ ꯍꯥꯏꯔꯝꯂꯤꯕ ꯆꯥꯎ ꯍꯥꯏꯕꯗꯨ ꯆꯥꯔꯦ ꯊꯛꯎ ꯍꯥꯏꯕꯗꯨ ꯊꯛꯏ ꯑꯗꯨꯒ ꯃꯣꯏꯅ ꯆꯥꯒꯅꯨ ꯅꯣꯏ ꯇꯣꯕꯥꯀꯣ ꯇꯣꯕꯥꯀꯣ ꯄ꯭ꯔꯗꯛ ꯃꯈꯩ ꯇꯣꯛꯄꯤꯌꯨ ꯍꯥꯏꯕꯁꯤꯡ ꯑꯗꯣ ꯑꯩꯈꯣꯏꯅ ꯊꯥꯗꯣꯛꯄ ꯃꯇꯝꯗꯗꯤ ꯑꯗꯨꯛꯀꯤ ꯃꯇꯤꯛ ꯍꯥꯟꯅ ꯂꯩꯔꯝꯃꯤꯕ ꯐꯔꯝꯃꯤꯕ ꯏꯁꯥꯗꯣ ꯑꯗꯨꯗꯒꯤ ꯍꯦꯟꯅ ꯐꯒꯠꯂꯛꯏ ꯌꯥꯝꯅ ꯀꯥꯟꯅꯔꯛꯏ ꯑꯗꯒꯤ ꯃꯥꯅ ꯑꯩꯈꯣꯏꯕꯨ ꯌꯦꯡꯕꯤꯔꯝꯃꯤꯕ ꯃꯤꯠ ꯌꯦꯡꯕꯤꯔꯝꯃꯤꯕ ꯑꯩꯈꯣꯏꯒꯤ ꯈꯣꯡꯗ ꯆꯦꯛꯑꯞ ꯇꯧꯕꯤꯔꯝꯃꯤꯕꯁꯤꯡ ꯑꯗꯨꯁꯨ ꯌꯥꯝꯅ ꯀꯥꯟꯅꯈꯤ ꯌꯥꯝꯅ ꯃꯇꯤꯛ ꯃꯒꯨꯟ ꯂꯩꯅ ꯊꯥꯒꯠꯆꯔꯤ ꯃꯈꯣꯏꯕꯨ